ꯍꯜꯂꯣ

ꯇꯥꯏꯌꯦ ꯇꯥꯏꯌꯦ ꯑꯗꯨ ꯑꯩ ꯌꯨꯝꯗ ꯂꯩꯌꯦ ꯚꯥꯏ ꯍꯟꯗꯛ ꯏꯁꯄꯣꯔꯠ ꯇꯧꯏ ꯍꯥꯏꯕꯗꯨꯔꯣ ꯏꯁꯄꯣꯔꯠꯇꯣ ꯑꯗꯨ ꯀꯔꯤ ꯑꯩ ꯀꯩꯗꯧ ꯍꯥꯏꯕꯅꯣ ꯂꯧꯁꯤꯁꯨ ꯍꯥꯏꯔꯛꯎꯅꯦ ꯑꯩꯈꯣꯏꯅ ꯑꯩꯈꯣꯏ ꯂꯧꯒꯗꯕ ꯂꯩꯔꯦ ꯏꯃꯥꯟꯅꯕ ꯑꯇꯩ ꯂꯩꯔꯤꯁꯤꯅ ꯑꯗꯨꯝ ꯏꯁꯄꯣꯔꯠꯀꯤꯅꯦꯕꯨ ꯍꯥꯏꯔꯗꯤꯀꯣ ꯋꯥꯠꯇꯦꯕ ꯏꯃꯥꯟꯅꯕ ꯃꯌꯥꯝ

ꯎꯝ ꯑꯗꯨꯗꯤ ꯑꯩꯅ ꯑꯩ ꯌꯥꯎꯔꯒ ꯃꯤ ꯃꯔꯤ ꯂꯥꯛꯂꯒꯦꯅꯦ ꯑꯩ ꯊꯥꯔꯒ ꯑꯣ ꯅꯣꯏ ꯂꯩꯀꯥꯏꯒꯤꯔꯣ ꯅꯣꯏ ꯀꯥꯡꯄꯣꯛꯄꯤꯒꯤ ꯑꯗꯨ ꯏꯁꯄꯣꯔꯠꯇꯨ ꯅꯣꯏ ꯏꯁꯄꯣꯔꯠꯇꯨ ꯐꯨꯠꯕꯣꯜ ꯈꯛꯇ ꯑꯥꯏꯇꯦꯝꯗꯨ ꯌꯥꯎꯕ꯭ꯔꯥ ꯅꯠꯇ꯭ꯔꯒ ꯑꯇꯩ ꯀꯔꯤ ꯀꯔꯤ ꯑꯥꯏꯇꯦꯝ ꯌꯥꯎꯒꯦ ꯗꯥꯟꯁ ꯂꯥꯡꯗꯤ ꯌꯥꯎꯕ꯭ꯔꯥ

ꯌꯥꯅꯤ ꯌꯥꯅꯤ ꯚꯥꯏ

ꯈꯟꯗꯦ ꯈꯟꯗꯦ ꯚꯥꯏ ꯂꯩꯔꯤꯉꯩꯗ ꯑꯩ ꯀꯔꯤ ꯈꯟꯗꯣꯏꯅꯣ

ꯍꯣꯏ ꯍꯣꯏ ꯑꯩ ꯈꯔ ꯄꯨꯔꯛꯂꯒꯦ ꯑꯗꯨꯝ ꯑꯗꯨ ꯅꯣꯏ ꯁ꯭ꯋꯥꯏꯁꯤꯅ ꯚꯥꯏ ꯍꯧꯖꯤꯛ ꯍꯥ ꯁꯥꯟꯅꯩ ꯁꯥꯟꯅꯩ ꯚꯥꯏ ꯑꯩꯈꯣꯏ ꯍꯧꯖꯤꯛ ꯑꯗꯨ ꯍꯟꯗꯛ ꯍꯞꯇꯥꯃꯨꯛꯇꯤ ꯁꯨꯔꯦ ꯑꯩ ꯔꯤꯇ꯭ꯌꯥꯔ ꯑꯣꯏꯕ ꯑꯗꯨꯝ ꯂꯣꯀꯦꯜꯗ ꯑꯣꯏꯅ

ꯍꯣꯏ ꯍꯣꯏ ꯍꯣꯏ ꯑꯩꯈꯣꯏꯒꯤ ꯇꯧꯋꯦ ꯑꯗꯨ ꯐꯨꯠꯕꯣꯜꯗꯨ ꯍꯟꯗꯛ ꯑꯩꯈꯣꯏꯅ ꯐꯥꯏꯅꯦꯜꯗ ꯈꯔ ꯄ꯭ꯂꯦꯗꯨ ꯁꯣꯏꯈ꯭ꯔꯦꯕ ꯑꯗꯨꯗ ꯂꯧꯍꯧꯗ꯭ꯔꯦ ꯌꯥꯝ ꯅꯨꯡꯉꯥꯏꯇꯦ

ꯍꯣꯏ ꯌꯥꯅꯤ ꯌꯥꯅꯤ ꯑꯗꯨ ꯀꯤꯄꯔꯗꯤ ꯅꯣꯏꯗꯨ ꯂꯩꯔꯕ ꯑꯩ ꯄꯨꯔꯛꯎꯔ ꯅꯠꯇ꯭ꯔꯒ ꯀꯃꯥꯏꯅ ꯏꯁꯇꯔꯥꯏꯛꯇꯤ ꯑꯩ ꯂꯩꯔꯦ ꯀꯩꯅꯣ ꯑꯥ ꯑꯗꯨ ꯚꯥꯏ ꯍꯣꯏ ꯏꯁꯄꯣꯔꯠꯁꯤꯅ ꯗꯦꯠ ꯀꯌꯥꯗꯒꯤ ꯐꯨꯠꯕꯣꯜꯅ ꯗꯦꯠ ꯀꯌꯥꯗꯒꯤ ꯍꯧꯗꯣꯏꯅꯣ ꯑꯣ ꯑꯗꯨꯗꯤ ꯑꯩ ꯑꯗꯨꯝ ꯅꯨꯃꯤꯠꯇꯨꯗ ꯑꯗꯨꯝ ꯍꯥꯏꯗꯤ ꯗꯦꯠ ꯅꯥꯏꯟꯗ ꯑꯗꯨꯝ ꯂꯥꯛꯂꯒꯦ ꯗꯦꯠ ꯇꯦꯟꯗꯒꯤ ꯍꯧꯗꯣꯏꯅꯤꯅ

ꯚꯥꯏ ꯑꯗꯨ ꯀꯔꯝꯕ ꯚꯥꯏꯒꯤ ꯀꯔꯝꯕ ꯐꯤꯜꯗꯅꯣ

ꯑꯣ ꯑꯗꯣ ꯑꯗꯨ ꯐꯤꯜꯗꯣ ꯚꯥꯏ ꯍꯣꯏꯒꯤ ꯅꯠꯇ꯭ꯔꯣ ꯑꯣ ꯑꯗꯨꯗꯤ ꯑꯗꯨ ꯑꯗꯨ ꯑꯗꯨꯝ ꯃꯤ ꯂꯥꯡ ꯈꯔ ꯆꯤꯟꯒꯗꯕ ꯅꯠꯇ꯭ꯔꯣ

ꯑꯣ ꯑꯃ ꯇꯥꯍꯧꯗꯕꯗꯨꯔꯣ ꯑꯣ ꯑꯣ ꯑꯣ ꯑꯗꯨ ꯍꯣꯏ ꯍꯣꯏ ꯍꯣꯏ ꯍꯣꯏ ꯍꯣꯏ ꯚꯥꯏ ꯑꯗꯨ ꯌꯥꯏꯐꯔꯦ ꯌꯥꯏꯐꯔꯦ ꯍꯣꯏ ꯍꯣꯏ